ꯍꯜꯂꯣ ꯑꯣ ꯁꯤꯕꯨ ꯗꯅꯄꯇꯤ ꯔꯦꯁꯇꯨꯔꯦꯟ ꯄꯣꯔꯣꯝꯄꯥꯠꯇ ꯂꯩꯕꯗꯣ ꯑꯣꯏꯕꯤꯔꯕ꯭ꯔꯣ ꯑꯣ ꯑꯗꯨ ꯑꯣꯏꯔꯗꯤ ꯑꯩ ꯑꯩ ꯑꯆꯥ ꯆꯥꯅꯕ ꯉꯁꯤ ꯑꯩꯈꯣꯏꯒꯤ ꯐꯪꯁꯟ ꯑꯃꯈꯛ ꯂꯩꯖꯕ ꯑꯗꯨꯒꯤ ꯀꯩꯅꯣ ꯗꯤꯃꯥꯟ ꯈꯤꯇꯪ ꯇꯧꯖꯒꯦ ꯇꯧꯕꯅꯦ ꯑꯣꯗꯔ ꯈꯤꯇꯪ ꯇꯧꯖꯒꯦ ꯇꯧꯕꯅꯤ ꯑꯩꯅ ꯄꯥꯝꯖꯔꯤꯁꯦ ꯁꯃꯣꯁꯥ ꯖꯤꯂꯤꯕꯤ ꯂꯥꯜ ꯃꯣꯍꯣꯟ ꯑꯗꯨ ꯄꯥꯝꯃꯤ ꯑꯍꯨꯝꯁꯦ ꯁꯤꯗꯒꯤꯁꯤꯗ ꯃꯈꯜ ꯐꯤꯞꯇꯤ ꯐꯤꯞꯇꯤꯒꯤ ꯑꯣꯏꯅ ꯄꯥꯝꯕ ꯑꯥꯎ ꯂꯥꯜ ꯃꯣꯍꯣꯟꯁꯦ ꯌꯥꯝꯅ ꯁꯣꯐ ꯑꯣꯏꯅ ꯑꯃꯗꯤ ꯈꯤꯇꯪ ꯊꯨꯝꯕꯗꯣ ꯈꯤꯇꯪ ꯍꯟꯊꯍꯟꯕꯤꯌꯣ ꯑꯗꯨꯒ ꯖꯤꯂꯤꯕꯤꯁꯤꯕꯨꯗꯤ ꯑꯗꯨꯝ ꯈꯔ ꯊꯨꯝꯍꯟꯂꯁꯨ ꯌꯥꯔꯦ ꯑꯗꯨꯒ ꯁꯃꯣꯁꯥꯒꯤ ꯃꯅꯨꯡꯗ ꯍꯥꯞꯀꯗꯕ ꯑꯩꯈꯣꯏꯒꯤ ꯇꯣꯞꯇ ꯃꯤꯛꯁꯇꯣ ꯑꯗ ꯕꯗꯥꯝꯒꯨꯝꯕꯗꯣ ꯈꯔ ꯌꯥꯝꯅꯁꯨ ꯍꯥꯞꯆꯤꯟꯕ ꯑꯗꯣ ꯈꯔ ꯌꯥꯝ ꯄꯥꯝꯖꯕ ꯑꯣ ꯌꯥꯔꯒꯗꯤ ꯑꯩ ꯄꯨꯡ ꯃꯔꯤ ꯅꯪꯅꯕ ꯂꯧꯕ ꯂꯥꯛꯆꯒꯦ ꯌꯥꯅꯤꯀꯣ